ꯍꯥꯏꯕꯤꯌꯨ ꯑꯩ ꯈꯣꯡꯖꯣꯝ ꯋꯥꯔ ꯃꯦꯃꯣꯔꯤꯌꯜꯒꯤ ꯇꯤꯛꯀꯦꯠ ꯀꯥꯎꯟꯇꯔꯒꯤꯅꯦ ꯀꯔꯤ ꯇꯥꯛꯄꯤꯒꯗꯕ ꯇꯤꯛꯀꯦꯠꯁꯦ ꯃꯤ ꯑꯃꯒꯤ ꯂꯨꯄꯥ ꯀꯨꯟ ꯀꯨꯟꯅꯤ ꯍꯧꯖꯤꯛ ꯀꯛꯏꯁꯦ ꯑꯗꯣ ꯇꯤꯛꯀꯦꯠ ꯀꯌꯥ ꯂꯧꯕꯤꯒꯗꯕ ꯑꯣꯀꯦ ꯑꯣꯀꯦ ꯑꯗꯣ ꯏꯁꯥꯒꯤ ꯒꯥꯔꯤꯗꯤ ꯏꯁꯥꯒꯤ ꯒꯥꯔꯤ ꯄ꯭ꯔꯥꯏꯕꯦꯠ ꯒꯥꯔꯤ ꯌꯥꯎꯖꯕ꯭ꯔꯣ ꯄ꯭ꯔꯥꯏꯕꯦꯠ ꯒꯥꯔꯤ ꯄꯥꯛꯁꯨ ꯂꯩꯌꯦ ꯑꯣꯀꯦ ꯎꯝ ꯑꯣꯀꯦ ꯑꯣꯀꯦ ꯅꯪꯅ ꯂꯨꯄꯥ ꯀꯨꯟ ꯍꯥꯞꯀꯠꯂꯒ ꯑꯗꯨꯗꯤ ꯑꯗꯨꯝ ꯂꯥꯛꯑꯒ ꯑꯗꯨꯝ ꯄꯦꯗ ꯇꯧꯔꯁꯤ ꯑꯣꯀꯦ ꯑꯣꯀꯦ ꯂꯥꯛꯄꯤꯅꯕ ꯇꯧꯕꯤꯔꯣ ꯑꯗꯨꯗꯤ ꯔꯦꯗꯤ ꯂꯩꯔꯦ ꯑꯉꯥꯡꯁꯤꯡꯒꯤꯗꯤ ꯐ꯭ꯔꯤ ꯑꯣꯏꯔꯦ ꯑꯣꯀꯦ ꯑꯣꯀꯦ ꯂꯥꯛꯄꯤꯔꯣ ꯑꯗꯨꯒ ꯑꯗꯨꯝ ꯇꯤꯛꯀꯦꯠꯇꯣ ꯀꯛꯄꯤꯔꯣ ꯑꯗꯨꯝ ꯊꯝꯖꯔꯝꯃꯒꯦ